ꯍꯜꯂꯣ ꯍꯜꯂꯣ ꯍꯜꯂꯣ ꯇꯥꯕꯤꯕ꯭ꯔꯣ ꯁꯤꯕꯨ ꯃꯅꯤꯄꯨꯔ ꯅꯠꯇ꯭ꯔꯣ ꯑꯣ ꯐꯔꯦ ꯑꯩ ꯃꯅꯤꯄꯨꯔꯤꯗ ꯅꯨꯃꯤꯠ ꯃꯉꯥꯅꯤ ꯃꯨꯛꯀꯤ ꯂꯥꯛꯄꯅꯦ ꯃꯉꯥꯅꯤꯃꯨꯛ ꯂꯩꯒꯅꯦꯕ ꯑꯗꯣ ꯃꯅꯤꯄꯨꯔꯤꯗ ꯀꯧꯕ꯭ꯔꯨ ꯆꯤꯡꯗꯣ ꯀꯧꯕ꯭ꯔꯨ ꯆꯤꯡ ꯆꯠꯅꯤꯡꯉꯦ ꯑꯗꯨ ꯃꯇꯦꯡ ꯄꯥꯡꯕꯤꯕ ꯌꯥꯒꯗ꯭ꯔ ꯑꯗꯨ ꯀꯧꯕ꯭ꯔꯨ ꯆꯤꯡꯁꯦ ꯆꯠꯄꯗ ꯈꯨꯗꯣꯡ ꯆꯥꯗꯕ ꯀꯩ ꯀꯩ ꯂꯩꯕꯒꯦ ꯑꯣ ꯑꯣ ꯑꯣ ꯑꯣ ꯑꯋꯥꯕ ꯃꯥꯏꯌꯣꯛ ꯊꯦꯡꯅꯒꯗꯕꯁꯤꯡꯗꯣ ꯑꯥ ꯑꯗꯨꯒꯤ ꯃꯇꯥꯡꯗ ꯈꯔ ꯍꯥꯏꯕꯤꯔꯛꯑꯣ ꯑꯩꯗꯤ ꯈꯪꯗꯕꯅꯤꯅ ꯁꯣꯝꯗꯒꯤ ꯑꯥꯎ ꯑꯥ ꯌꯥꯏꯌꯦ ꯌꯥꯏꯌꯦ ꯍꯣꯇꯦꯜ ꯑꯃ ꯑꯗꯨꯝ ꯕꯨꯛ ꯇꯧꯕꯤꯔꯝꯃꯁꯨ ꯑꯗꯣ ꯉꯁꯥꯏꯒꯤ ꯀꯧꯕ꯭ꯔꯨꯁꯦ ꯀꯥꯕ ꯃꯇꯝꯗ ꯌꯥꯝ ꯋꯥꯡꯕꯅꯤꯅ ꯆꯥꯅ ꯊꯛꯅꯕ ꯄꯨꯒꯗꯕꯒꯤ ꯃꯇꯥꯡꯗꯣ ꯑꯗꯨ ꯈꯤꯇꯒ ꯈꯔꯒ ꯈꯔꯒ ꯑꯝꯇꯒ ꯍꯜꯂꯒ ꯄꯟꯕꯤꯔꯛꯎ ꯆꯧꯔꯥꯛꯄ ꯑꯃ ꯑꯥ ꯑꯥ

ꯐꯔꯦ ꯐꯔꯦ ꯑꯗꯨꯗꯤ ꯑꯥ ꯍꯪꯒꯗꯕ ꯂꯣꯏꯖꯔꯦ ꯑꯗꯨ ꯑꯥ ꯍꯣꯏ ꯍꯣꯏ ꯂꯥꯛꯆꯔꯒꯦ ꯊꯝꯖꯔꯒꯦ